ꯍꯜꯂꯣ ꯑꯣ ꯀꯨꯏꯔꯦ ꯑꯣ ꯑꯩꯈꯣꯏꯗꯤ ꯀꯔꯤꯁꯨ ꯇꯧꯗꯦ ꯅꯣꯏꯗꯤ ꯀꯔꯤ ꯇꯧꯒꯦ ꯍꯥꯏꯕ꯭ꯔ ꯑꯣ ꯌꯥꯏꯅꯦ ꯍꯌꯦꯡꯁꯦ ꯀꯔꯤ ꯑꯁꯤꯗꯣ ꯑꯩꯁꯨ ꯒꯨꯒꯜꯗꯒꯤ ꯍꯥꯏꯐꯦꯠ ꯎꯕꯀꯣ ꯒꯦꯝꯁꯨ ꯀꯔꯤ ꯀꯔꯤ ꯂꯩꯌꯦꯅꯦ ꯀꯥꯔ ꯔꯦꯁꯤꯡꯒꯨꯝꯕꯁꯨ ꯂꯩꯒꯅꯤꯀꯣ ꯇꯧꯅꯤꯡꯕꯅ ꯑꯩꯅ ꯌꯦꯡꯂꯒ ꯑꯩꯁꯨ ꯅꯨꯡꯉꯥꯏꯒꯅꯤ ꯍꯥꯏꯅ ꯈꯜꯂꯒ ꯂꯩꯕ ꯑꯗꯨꯗꯣ ꯑꯣ ꯑꯣ ꯑꯗꯨꯗꯤ ꯌꯥꯏꯅꯦ ꯍꯣꯏ ꯑꯩꯗꯤ ꯃꯤꯗꯤ ꯌꯥꯝꯗꯤ ꯌꯥꯝꯗꯦ ꯑꯗꯣ ꯏꯃꯥꯟꯅꯕꯤ ꯑꯅꯤ ꯑꯅꯤꯗꯤ ꯂꯩ ꯂꯩꯒꯅꯤ ꯑꯩꯈꯣꯏꯁꯦ ꯑꯩꯈꯣꯏꯁꯦ ꯑꯗꯨꯝ ꯆꯠꯀꯦ ꯍꯥꯏꯅ ꯄ꯭ꯂꯥꯟꯗꯤ ꯇꯧꯕꯀꯣ ꯅꯣꯏꯒ ꯌꯥꯎꯈ꯭ꯔꯒꯦ ꯑꯩꯈꯣꯏ ꯑꯍꯨꯝ ꯑꯣꯏ ꯑꯣ ꯑꯣ ꯄꯨꯂꯞ ꯆꯠꯄ ꯐꯒꯗꯕ ꯃꯥꯜꯂꯦꯅꯦꯀꯣ ꯅꯨꯡꯉꯥꯏꯕꯗꯣ ꯑꯗꯨꯅ ꯍꯦꯜꯂꯦꯕ

ꯍꯣ ꯍꯣꯏ ꯍꯣ ꯍꯣꯏ ꯑꯩꯈꯣꯏꯗꯤ ꯐ꯭ꯔꯤꯅꯤ ꯃꯇꯝꯗꯤ ꯍꯣꯏ ꯍꯣ ꯍꯣꯏ ꯌꯥꯏ ꯑꯣ ꯍꯣꯏ ꯑꯗꯨ ꯄꯨꯂꯞꯇꯤ ꯑꯩꯈꯣꯏ ꯃꯤ ꯑꯃꯗ ꯀꯌꯥ ꯀꯌꯥ ꯄꯨꯊꯣꯛꯀꯗꯕ꯭ꯔꯀꯣ ꯍꯦꯛ ꯈꯪꯅꯤꯡꯕ ꯍꯣꯏ ꯑꯗꯨ ꯌꯥꯕ꯭ꯔꯅꯦ ꯑꯣ ꯄꯩꯁꯥ ꯑꯗꯨꯐꯥꯎꯗꯤ ꯉꯝꯃꯦ ꯑꯗꯨꯕꯨ ꯍꯣꯏ ꯍꯣꯏ ꯉꯝꯒꯅꯤꯗ ꯁꯤꯗꯤ

ꯍꯣꯏ ꯍꯣꯏ ꯂꯩꯌꯦꯕ ꯌꯥꯒꯗꯕ ꯃꯥꯜꯂꯦ ꯑꯩ ꯍꯪꯒꯦ

ꯍꯣꯏ ꯍꯣꯏ ꯍꯣꯏ ꯑꯗꯨꯅꯤ ꯑꯩ ꯍꯪꯒꯦ ꯀꯣ ꯑꯗꯨ ꯑꯩꯅ ꯍꯧꯖꯤꯛ ꯀꯣ ꯃꯣꯏꯕꯨ ꯍꯪꯂꯒ ꯅꯪꯕꯨ ꯑꯃꯨꯛ ꯀꯣꯜ ꯇꯧꯒꯦ ꯀꯣ ꯍꯣꯏ ꯍꯣꯏ ꯑꯃꯨꯛ ꯀꯣꯜ ꯇꯧꯒꯦ ꯑꯩꯅ ꯎꯝ ꯊꯝꯃꯒꯦ